ꯍꯜꯂꯣ ꯑꯥ ꯍꯥꯏꯕꯤꯌꯨ

ꯑꯥ ꯃꯥꯅꯦ ꯃꯥꯅꯦ

ꯑꯣ ꯍꯣꯏ ꯀꯔꯤ ꯂꯩꯔꯦ

ꯑꯥ ꯑꯣ

ꯎꯝ

ꯑꯥ

ꯑꯣ ꯍꯣꯏ ꯍꯣꯏ ꯑꯦ ꯄꯔꯤꯈꯥ ꯐꯥꯏꯅꯦꯜ ꯃꯥ ꯃꯃꯥꯡ ꯊꯥꯗ ꯊꯥꯈꯤꯕ ꯃꯣꯏ ꯇꯦꯁꯠ ꯇꯨꯔ ꯑꯣ ꯐꯔꯦ ꯐꯔꯦ ꯑꯗꯨꯗꯤ ꯃꯥꯒꯤ ꯁꯕꯖꯦꯛ ꯅꯨꯡꯖꯦꯛꯇꯨꯗꯤ ꯃꯥꯔꯛꯅꯨꯡꯗꯨꯗꯤ ꯀꯔꯝ ꯀꯥꯟꯗ ꯌꯦꯡ ꯌꯥꯅꯤ ꯑꯩꯈꯣꯏꯅ

ꯑꯣ ꯑꯗꯣ ꯃꯉꯣꯟ ꯃꯥ ꯃꯁꯥꯗꯁꯨ ꯄꯤꯔꯛꯄꯗꯣ ꯌꯥꯗꯣꯏꯔꯣ ꯍꯥꯏꯗꯤ ꯃꯥꯒꯤ ꯃꯥꯔꯛ ꯅꯨꯡ ꯑꯗꯨꯗꯤ ꯃꯥꯒꯤ

ꯑꯣ ꯍꯣꯏ ꯍꯣꯏ ꯑꯗꯣ ꯃꯥꯏ ꯁ꯭ꯀꯨꯜ ꯑꯋꯥꯔꯗ ꯂꯥꯛ ꯌꯥꯅꯤꯀꯣ

ꯑꯗꯣ ꯃꯥꯒꯤ ꯍꯥꯏꯗꯤ ꯁꯕꯖꯦꯛ ꯅꯨꯡꯖꯦꯛꯇꯨꯗꯤ ꯈꯔ ꯁꯣꯟꯕ ꯈꯣꯠꯄꯗꯨꯒꯤꯗꯤ ꯀꯃꯥꯏꯅ ꯇꯧꯏ

ꯑꯥ ꯑꯥ

ꯑꯣ ꯍꯣꯏ ꯍꯣꯏ ꯍꯣꯏ ꯑꯗꯨꯗꯤ ꯁꯣꯏꯗꯅ ꯂꯥꯛꯆꯒꯦ ꯑꯗꯣ ꯍꯥꯏꯗꯤ ꯃꯥꯅ ꯐꯥꯒꯠꯂꯛꯑꯦ ꯍꯥꯏꯅ ꯍꯥꯟꯅꯗꯩꯗꯤ ꯃꯥꯅ ꯌꯥꯝ ꯐꯥꯒꯠꯂꯛꯑꯦ ꯍꯥꯏꯁꯦ ꯌꯥꯥꯝ ꯊꯥꯒꯠꯆꯔꯤ ꯑꯣꯖꯥꯃꯈꯩꯕꯨꯁꯨ ꯑꯗꯣ ꯃꯥꯏ ꯑꯇꯣꯞꯄ ꯍꯥꯏꯗꯤ ꯁꯕꯖꯦꯛ ꯅꯨꯡꯖꯦꯛꯀꯤꯗꯤ ꯑꯗꯨꯝ ꯍꯥꯏꯗꯤ ꯏꯪꯂꯤꯁꯁꯦ ꯁꯣꯜꯂꯤ ꯍꯥꯏꯕꯗꯣ ꯏꯪꯂꯤꯁ ꯁꯣꯜꯂꯤꯗꯣ ꯁ꯭ꯀꯨꯜꯒꯤ ꯑꯣꯖꯥꯅ ꯑꯗꯨꯝ ꯇꯥꯛꯄ ꯍꯥꯏꯗꯤ ꯁ꯭ꯀꯨꯜꯒꯤ ꯏꯪꯂꯤꯁ ꯂꯧꯕꯤꯕ ꯑꯣꯖꯥꯗꯨꯗ ꯑꯗꯨꯝ ꯊꯥꯟꯅ ꯌꯥꯗꯣꯏꯔ

ꯑꯥ

ꯑꯥ ꯑꯣ ꯍꯣꯏ ꯍꯣꯏ ꯍꯣꯏ ꯑꯗꯣ ꯕꯣꯔꯗꯤꯡꯒꯨꯝꯕ ꯀꯩꯒꯨꯝꯕ ꯊꯝꯃꯁꯨ ꯑꯗꯨꯝ ꯌꯥꯅꯤꯅ ꯁ꯭ꯀꯨꯜꯒꯤ

ꯑꯥ

ꯑꯣ ꯍꯣꯏ ꯍꯣꯏ ꯐꯔꯦ ꯐꯔꯦ ꯑꯗꯣ ꯑꯩ ꯍꯌꯦꯡ ꯁꯣꯏꯗꯅ ꯂꯥꯛꯆꯔꯒꯦ

ꯑꯣ ꯑꯗꯨ ꯍꯌꯦꯡ ꯑꯩ ꯂꯥꯛꯑꯒ ꯑꯗꯨꯝ ꯍꯥꯏꯗꯤ ꯇꯥꯟꯅꯔꯁꯤ ꯑꯣꯖꯥꯒ ꯑꯗꯨꯝ ꯍꯥꯏꯗꯤ ꯍꯣꯏ ꯑꯣ ꯍꯣꯏ

ꯍꯣꯏ ꯍꯣꯏ ꯊꯝꯖꯔꯦ ꯊꯝꯖꯔꯦ